ꯍꯦꯜꯂꯣ ꯁꯤ ꯖꯦ ꯕꯤ ꯖꯨꯁ ꯕꯥꯔ ꯔꯦꯁꯇꯨꯔꯦꯟꯗꯣ ꯑꯣꯏꯕꯤꯗꯧꯔꯤꯕꯅꯤꯀꯣ ꯑꯩ ꯏꯁꯥꯃꯛ ꯀ꯭ꯋꯥꯛꯇꯥ ꯁꯥꯕꯜ ꯂꯩꯀꯥꯏꯗꯒꯤ ꯀꯣꯜ ꯇꯧꯔꯛꯄꯅꯦ ꯐꯨꯠ ꯑꯥꯏꯇꯦꯝ ꯈꯔ ꯍꯥꯏꯖꯔꯛꯀꯦ ꯅꯣꯠ ꯇꯧꯕꯤꯌꯣ ꯌꯥꯔꯒꯗꯤ ꯅꯝꯕꯔ ꯋꯥꯟꯗ ꯑꯍꯥꯟꯕꯗ ꯑꯩꯅ ꯐꯨꯠ ꯄꯥꯝꯕꯁꯦ ꯃꯦꯀ꯭ꯔꯣꯅꯤ ꯑꯃ ꯄꯥꯝꯕꯤꯔꯦ ꯆꯤꯛꯀꯟ ꯃꯁꯥꯂꯥ ꯑꯃꯒ ꯑꯗꯨꯒ ꯕ꯭ꯔꯤꯌꯥꯅꯤ ꯑꯃꯒ ꯃꯊꯪꯗ ꯆꯤꯛꯀꯟ ꯃꯣꯃꯣ ꯑꯃꯒ ꯍꯥꯏꯔꯤꯕꯁꯤꯡꯁꯦ ꯄ꯭ꯂꯦꯠ ꯋꯥꯟ ꯄ꯭ꯂꯦꯠ ꯑꯃꯃꯝꯒꯤ ꯆꯥꯡꯗ ꯂꯣꯏꯅ ꯄꯦꯛꯀꯦꯁ ꯇꯧꯕꯤꯔꯛꯑꯣ ꯑꯗꯨꯗꯨꯒ ꯍꯥꯏꯔꯤꯕ ꯑꯦꯗ꯭ꯔꯦꯁ ꯀ꯭ꯋꯥꯛꯇꯥ ꯁꯥꯕꯜ ꯂꯩꯀꯥꯏꯗ ꯑꯩꯈꯣꯏꯒꯤ ꯑꯦꯗ꯭ꯔꯦꯁꯅꯤ ꯃꯗꯨꯗ ꯍꯌꯦꯡꯒꯤ ꯃꯣꯔꯅꯤꯡ ꯁꯋꯥꯏꯗ ꯑꯗꯨꯝ ꯗꯦꯂꯤꯚꯔꯤ ꯇꯧꯕꯤꯔꯛꯑꯣ ꯍꯥꯏꯅ ꯀꯣꯜ ꯇꯧꯖꯔꯛꯄꯅꯤ